ꯑꯩ ꯏꯁꯥꯃꯛꯀꯤ ꯑꯣꯏꯅꯗꯤ ꯑꯉꯥꯡ ꯑꯍꯨꯝꯅꯤ ꯏꯆꯥꯅꯨꯄꯤ ꯑꯃ ꯅꯤꯄꯥ ꯑꯃ ꯃꯌꯥꯏꯗ ꯑꯇꯣꯟꯕꯤ ꯑꯃ ꯂꯩꯕ ꯑꯗꯣ ꯑꯩꯈꯣꯏꯅ ꯂꯥꯏꯔꯤꯛ ꯂꯥꯏꯁꯨ ꯇꯝꯃꯛꯄ ꯃꯇꯝꯗ ꯌꯥꯝꯅ ꯀꯥꯍꯦꯟꯅ ꯇꯝꯃꯨꯕꯒꯤ ꯑꯋꯥꯡꯕ ꯊꯥꯛ ꯂꯩꯈꯤꯗꯕꯅꯤꯅ ꯑꯩꯒꯤ ꯑꯉꯥꯡꯁꯤꯡ ꯁꯤꯗꯤ ꯃꯈꯣꯏꯅꯕꯨ ꯍꯣꯠꯅꯔꯒꯗꯤ ꯑꯩꯈꯣꯏꯒꯤ ꯉꯝꯖꯕꯤ ꯊꯥꯛꯇ ꯍꯣꯠꯅꯗꯨꯅ ꯃꯈꯣꯏꯁꯤ ꯌꯨꯅꯤꯕꯔꯁꯤꯇꯤꯒꯤ ꯃꯔꯁꯇꯔꯁ ꯗꯤꯒ꯭ꯔꯤ ꯑꯃꯃꯝ ꯄꯥꯏꯍꯟꯖꯒꯦ ꯍꯥꯏꯕ ꯋꯥꯈꯜꯂꯣꯟꯁꯤ ꯑꯩꯉꯣꯟꯗ ꯂꯩꯖꯈꯤ ꯏꯆꯥꯅꯨꯄꯤ ꯑꯍꯟꯁꯤ ꯑꯦꯝ ꯑꯦꯁꯤ ꯐꯤꯖꯤꯛꯁ ꯑꯣꯏꯔꯒ ꯕꯤ ꯑꯦꯗ ꯑꯣꯏ ꯑꯗꯨꯒ ꯍꯧꯖꯤꯛ ꯍꯧꯖꯤꯛꯃꯛ ꯖꯣꯅꯣꯁꯇꯣꯟ ꯍꯥꯏꯌꯔ ꯁꯦꯀꯦꯟꯗꯔꯤ ꯁ꯭ꯀꯨꯜꯗ ꯐꯤꯖꯤꯛꯁꯀꯤ ꯑꯣꯖꯥ ꯑꯣꯏꯅ ꯂꯩꯔꯤ ꯑꯗꯨꯒ ꯏꯆꯥꯅꯤꯄꯥ ꯁꯤꯁꯨ ꯕꯤ ꯏ ꯏ ꯁꯤ ꯏ ꯂꯣꯏꯔꯕ ꯃꯇꯨꯡꯗ ꯑꯦꯝ ꯕꯤ ꯑꯦ ꯂꯣꯏꯁꯜꯂꯦ ꯑꯗꯨꯒ ꯑꯁꯨꯃꯥꯏꯅ ꯇꯧꯗꯨꯅ ꯑꯩꯅ ꯑꯋꯥꯡꯕ ꯊꯥꯛꯀꯤ ꯃꯔꯁꯇꯔꯁ ꯗꯤꯒ꯭ꯔꯤ ꯄꯥꯏꯗ꯭ꯔꯕꯗꯤ ꯃꯤ ꯑꯃꯅ ꯂꯥꯏꯔꯤꯛ ꯇꯝꯕꯒꯤ ꯊꯥꯛꯁꯤ ꯂꯣꯏꯗꯦ ꯈꯟꯖꯕꯗꯒꯤ ꯌꯨꯅꯤꯕꯔꯁꯤꯇꯤꯒꯤ ꯊꯥꯛꯇ ꯂꯣꯏꯅ ꯇꯝꯍꯟꯖꯩ ꯏꯆꯥꯅꯨꯄꯤ ꯑꯇꯣꯟꯕꯤꯁꯨ ꯃꯔꯁꯇꯔꯁ ꯗꯤꯒ꯭ꯔꯤ ꯑꯣꯏꯍꯟꯗꯕ ꯌꯥꯗꯦ ꯍꯥꯏꯗꯨꯅ ꯑꯦꯝ ꯌꯨꯗꯒꯤ ꯂꯥꯏꯞ ꯁꯥꯏꯟꯁꯇ ꯕꯣꯇꯥꯅꯤꯗ ꯃꯥꯁꯇꯔꯁ ꯗꯤꯒ꯭ꯔꯤ ꯄꯥꯏꯔꯦ ꯑꯗꯨꯒ ꯍꯧꯖꯤꯛ ꯍꯧꯖꯤꯛꯇꯤ ꯃꯍꯥꯛꯀꯤ ꯑꯣꯏꯅꯗꯤ ꯊꯕꯛ ꯐꯪꯗ꯭ꯔꯤꯕꯅꯤꯅ ꯃꯈꯥꯇꯥꯅ ꯂꯥꯏꯔꯤꯛ ꯇꯝꯊꯈꯣ ꯍꯥꯏꯗꯨꯅ ꯑꯦꯝ ꯕꯤ ꯑꯦ ꯃꯅꯤꯄꯨꯔ ꯌꯨꯅꯤꯕꯔꯁꯤꯇꯤꯗ ꯁꯀꯦꯟ ꯁꯤꯃꯤꯁꯇꯔ ꯇꯝꯍꯜꯂꯤ ꯑꯋꯥꯡꯕ ꯊꯥꯛꯀꯤ ꯃꯍꯩ ꯃꯁꯤꯡ ꯇꯝꯕ ꯍꯥꯏꯕꯁꯦ ꯌꯨꯅꯤꯕꯔꯁꯤꯇꯤꯒꯤ ꯂꯦꯚꯦꯜ ꯌꯧꯗ꯭ꯔꯕꯗꯤ ꯑꯋꯥꯡꯕ ꯊꯥꯛꯀꯤ ꯃꯍꯩ ꯇꯝꯕꯅꯤ ꯍꯥꯏꯅ ꯂꯧꯗꯦ ꯍꯥꯏꯅ ꯈꯟꯖꯕꯗꯒꯤ ꯑꯉꯥꯡꯁꯤꯡꯁꯤ ꯑꯋꯥꯡꯕ ꯊꯥꯛꯀꯤ ꯃꯍꯩ ꯇꯝꯍꯟꯖꯅꯕ ꯍꯣꯠꯅꯖꯕꯅꯤ